ꯑꯩꯈꯣꯏꯒꯤ ꯈꯨꯡꯒꯪꯗ ꯄꯥꯡꯊꯣꯛꯄ ꯃꯤꯌꯥꯝ ꯄꯨꯟꯗꯨꯅ ꯄꯥꯡꯊꯣꯛꯄ ꯊꯧꯔꯝ ꯍꯥꯏꯔꯒꯗꯤ ꯂꯨꯍꯣꯉꯕ ꯖꯜꯁꯥ ꯇꯣꯉꯥꯟ ꯇꯣꯉꯥꯟꯕ ꯊꯧꯔꯝ ꯀꯌꯥ ꯑꯃ ꯂꯩ ꯍꯥꯏꯔꯤꯕ ꯊꯧꯔꯝꯁꯤꯡ ꯑꯗꯨꯗ ꯑꯩꯈꯣꯏꯅ ꯏꯁꯩ ꯅꯣꯡꯃꯥꯏ ꯇꯧꯗꯅ ꯏꯁꯩ ꯁꯛꯄ ꯖꯒꯣꯏ ꯁꯥꯕꯅ ꯆꯤꯡꯕ ꯑꯩꯈꯣꯏ ꯃꯌꯥꯝ ꯄꯨꯟꯅ ꯄꯥꯡꯊꯣꯛꯃꯤꯟꯅꯩ